ꯑꯩꯈꯣꯏꯒꯤ ꯂꯩꯀꯥꯏꯗ ꯑꯩꯈꯣꯏ ꯃꯃꯥꯡꯗ ꯑꯃ ꯈꯔ ꯆꯠꯂꯒ ꯂꯩ ꯃꯗꯨ ꯃꯗꯨꯗꯩꯗ ꯑꯩꯈꯣꯏ ꯅꯨꯡꯗꯥꯡꯗ ꯅꯨꯡꯗꯥꯡ ꯃꯇꯝꯗꯨ ꯃꯤꯅ ꯍꯦꯜꯂꯣꯏ ꯊꯣꯛꯅꯩꯌꯦ ꯀꯥꯏꯅ ꯍꯥꯏꯅꯕ ꯑꯗꯨꯒ ꯑꯩꯈꯣꯏꯒꯤ ꯃꯤꯒꯤ ꯌꯥꯝꯅ ꯅꯥꯔꯀꯥꯟꯗ ꯑꯩꯈꯣꯏꯒꯤ ꯃꯥꯏꯕ ꯈꯨꯔꯨꯝꯃꯨ ꯀꯥꯏꯅ ꯍꯥꯏꯕꯁꯦ ꯃꯁꯤ ꯑꯩꯗꯤ ꯌꯥꯝꯅ ꯑꯟꯗꯕꯤꯁꯋꯥꯁꯅꯦꯅ ꯂꯧꯏ ꯑꯗꯨꯒ ꯑꯩꯈꯣꯏꯒꯤ ꯑꯩꯈꯣꯏ ꯃꯤꯁꯤ ꯁꯤꯔꯀꯥꯟꯗ ꯑꯩꯈꯣꯏꯒꯤ ꯍꯧꯗꯣꯡꯅ ꯆꯤ ꯃꯤꯁꯤ ꯂꯥꯟꯈ꯭ꯔꯒꯗꯤ ꯐꯠꯇꯦ ꯀꯥꯏꯅ ꯍꯥꯏꯅꯕ ꯑꯗꯨꯗꯒꯤ ꯑꯩꯈꯣꯏꯒꯤ ꯑꯍꯟꯁꯤꯡꯅ ꯍꯥꯏꯅꯔꯝꯃꯤꯁꯤ ꯌꯦ ꯑꯟꯗꯕꯤꯁꯋꯥꯁꯁꯤ ꯌꯥꯝꯅꯗꯤ ꯂꯩ ꯑꯗꯣ ꯑꯩꯈꯣꯏꯒꯤ ꯄꯔꯤꯈ꯭ꯌꯥ ꯃꯅꯨꯡꯗ ꯑꯩꯈꯣꯏ ꯈꯨꯖꯤꯟ ꯈꯨꯌꯥ ꯀꯛꯄ ꯑꯗꯨ ꯇꯧꯒꯅꯨ ꯍꯥꯏ ꯑꯗꯨꯒ ꯅꯥꯔꯀꯥꯟꯗꯁꯨ ꯗꯨ ꯃꯁꯤ ꯑꯩꯈꯣꯏ ꯃꯁꯤꯁꯨ ꯑꯟꯗꯕꯤꯁꯋꯥꯁ ꯑꯃꯅꯤ ꯑꯗꯨꯒ ꯑꯩꯈꯣꯏꯒꯤ ꯑꯩꯈꯣꯏ ꯕꯨꯠ ꯄ꯭ꯔꯦꯛ ꯑꯁꯤꯁꯨ ꯕꯨꯠ ꯄ꯭ꯔꯦꯛ ꯂꯩ ꯀꯥꯏꯅ ꯍꯧꯖꯤꯛꯀꯤ ꯃꯇꯝꯁꯤꯗꯗꯤ ꯕꯨꯠ ꯄ꯭ꯔꯦꯛꯀꯗꯤ ꯑꯃꯠꯇ ꯂꯩꯇ꯭ꯔꯦꯅ ꯑꯗꯨ ꯀꯅꯥꯒꯨꯝꯕ ꯑꯃꯅꯗꯤ ꯑꯟꯗꯕꯤꯁꯋꯥꯁꯇ ꯑꯗꯨꯝ ꯊꯥꯖꯅꯔꯒ ꯂꯩꯕ ꯍꯥꯏꯇꯥꯔꯦ ꯃ ꯃꯁꯤꯅꯤ ꯑꯩꯅ ꯃꯁꯤ ꯑꯟꯗꯕꯤꯁꯋꯥꯁꯅꯦꯅ ꯂꯧꯋꯦ